ꯍꯦꯜꯂꯣ ꯃꯁꯤ ꯂꯛꯁꯃꯤ ꯍꯣꯇꯦꯜ ꯑꯣꯏꯕꯤꯔꯕꯣ ꯑꯗꯨ ꯑꯩꯅ ꯑꯣꯔꯗꯔ ꯑꯃꯈꯛ ꯇꯧꯖꯈꯤꯕꯅꯦ ꯑꯗꯣ ꯊꯤꯜꯂꯛꯄꯗ ꯑꯩꯅ ꯃꯤꯅꯤꯠ ꯑꯃꯅꯤꯈꯛꯇꯪ ꯆꯣꯟꯊꯖꯔꯨꯔꯦ ꯑꯗꯨ ꯑꯗꯣꯝꯒꯤ ꯗꯦꯂꯤꯚꯔꯤ ꯄꯨꯕꯤꯔꯛꯏꯕ ꯃꯤ ꯑꯗꯨꯅ ꯑꯩꯕꯨ ꯐꯖꯗꯕ ꯋꯥꯍꯩ ꯈꯔ ꯁꯤꯖꯤꯟꯅꯔꯒ ꯇꯧꯕꯤꯔꯛꯑꯦ ꯑꯗꯣ ꯑꯩꯅ ꯃꯗꯨ ꯀꯌꯥ ꯅꯨꯡꯉꯥꯏꯖꯗꯦ ꯁꯦꯡꯅ ꯑꯗꯣꯝꯒꯤ ꯗꯦꯂꯤꯚꯔꯤ ꯇꯧꯕꯤꯔꯛꯏꯕ ꯃꯤꯁꯤꯡ ꯑꯗꯣ ꯑꯗꯣ ꯈꯔ ꯇꯥꯛꯄꯤ ꯇꯝꯕꯤꯌꯨ ꯃꯁꯤ ꯐꯠꯇꯕ ꯋꯥꯍꯩ ꯋꯇꯥ ꯁꯤꯖꯟꯅꯒꯅꯨ ꯍꯥꯏꯅ ꯈꯔ ꯇꯥꯛꯄꯤ ꯇꯝꯕꯤꯌꯨ ꯀꯔꯤꯒꯨꯝꯕ ꯑꯁꯨꯝꯅ ꯁꯨꯝ ꯇꯧꯕ ꯇꯥꯔꯒꯗꯤ ꯑꯗꯣꯝꯒꯤ ꯔꯦꯁꯇꯨꯔꯦꯟ ꯑꯗꯨ ꯀꯅꯥꯝꯃꯠꯇ ꯑꯣꯔꯗꯔ ꯂꯧꯔꯛꯇꯕ ꯌꯥꯏ ꯑꯗꯨꯅ ꯑꯗꯣꯝꯒꯤ ꯔꯦꯁꯇꯨꯔꯦꯟ ꯗꯦꯂꯤꯚꯔ ꯇꯧꯕꯤꯔꯛꯏꯕ ꯃꯤꯁꯤꯡ ꯑꯗꯣ ꯈꯔ ꯇꯥꯛꯄꯤ ꯇꯝꯕꯤꯌꯨ ꯍꯥꯏꯅ ꯑꯩꯅ ꯍꯥꯏꯖꯔꯤ